ꯀꯦꯃꯤꯀꯦꯜ ꯑꯃꯁꯨꯡ ꯄꯦꯁꯇꯤꯁꯥꯏꯠꯁꯤꯡ ꯁꯤꯖꯤꯟꯅꯕ ꯃꯇꯝꯗ ꯑꯩꯍꯥꯛꯀꯤ ꯆꯦꯛꯁꯤꯟ ꯊꯧꯔꯥꯡ ꯑꯁꯤꯗꯤ ꯑꯁꯤꯅꯤ ꯀꯦꯃꯤꯀꯦꯜ ꯑꯣꯏꯔꯁꯨ ꯄꯦꯁꯇꯤꯁꯥꯏꯠ ꯑꯣꯏꯔꯁꯨ ꯑꯃ ꯍꯦꯛꯇ ꯄꯥꯏꯕ ꯃꯇꯝꯗ ꯒ꯭ꯂꯣꯞ ꯁꯤꯖꯤꯟꯅꯕ ꯍꯥꯏꯕꯁꯦ ꯇꯉꯥꯏ ꯐꯗꯕ ꯊꯕꯛꯅꯤ ꯃꯔꯝꯗꯤ ꯍꯣꯔꯦꯟ ꯀꯦꯃꯤꯀꯦꯜ ꯑꯃ ꯃꯤꯛꯁ ꯇꯧꯕ ꯑꯣꯏꯔꯦ ꯄꯦꯁꯇꯤꯁꯥꯏꯠ ꯑꯃ ꯃꯤꯛꯁ ꯇꯧꯕ ꯑꯣꯏꯔꯣ ꯑꯩꯈꯣꯏꯒꯤ ꯈꯨꯠꯇ ꯆꯣꯡꯂꯛꯄ ꯇꯩꯔꯛꯄ ꯃꯇꯝꯗ ꯑꯩꯈꯣꯏꯒꯤ ꯈꯨꯠꯇ ꯀꯔꯤ ꯊꯣꯛꯀꯅꯤ ꯍꯥꯏꯕ ꯍꯥꯏꯕ ꯉꯝꯗꯦ ꯑꯩꯈꯣꯏꯒꯤ ꯈꯨꯠꯇ ꯁꯣꯛꯄ ꯇꯥꯔꯕꯗꯤ ꯑꯩꯈꯣꯏꯒꯤ ꯎꯟꯁꯥꯁꯦ ꯆꯥꯛꯈꯤꯕ ꯌꯥꯏ ꯑꯗꯨꯒ ꯀꯨꯏꯅ ꯀꯣꯛꯇꯅ ꯃꯅꯝ ꯀꯣꯛꯇꯕꯤꯗ ꯂꯩꯈꯤꯕ ꯌꯥꯏ ꯑꯗꯨꯅ ꯃꯔꯝ ꯑꯣꯏꯔꯒ ꯅꯥꯟꯅ ꯒ꯭ꯂꯣꯞ ꯁꯤꯖꯤꯟꯅꯔꯒ ꯑꯍꯥꯟꯕꯗ ꯄꯦꯁꯇꯤꯁꯥꯏꯠꯁꯤꯡ ꯁꯤꯖꯤꯟꯅꯒꯗꯧꯕꯅꯦ ꯄꯦꯁꯇꯤꯁꯥꯏꯠꯀꯤ ꯁꯤꯖꯤꯟꯅꯕ ꯀꯥꯟꯅꯕ ꯃꯌꯥꯝ ꯂꯩ ꯑꯗꯨꯒ ꯑꯗꯨꯒ ꯄꯦꯁꯇꯤꯁꯥꯏꯠ ꯑꯃꯁꯨꯡ ꯀꯦꯃꯤꯀꯦꯜ ꯑꯇꯣꯞꯄ ꯀꯦꯃꯤꯀꯦꯜꯁꯤꯡꯒꯤ ꯀꯥꯟꯅꯕꯁꯨ ꯃꯌꯥꯝ ꯂꯩ ꯀꯥꯟꯅꯗꯕꯁꯨ ꯃꯌꯥꯝ ꯂꯩꯌꯦ ꯑꯩꯈꯣꯏꯒꯤ ꯈꯨꯠꯇ ꯈꯔ ꯁꯣꯛꯑꯕ ꯅꯠꯇ꯭ꯔꯁꯨ ꯑꯩꯈꯣꯏꯒꯤ ꯃꯤꯠꯇ ꯑꯩꯈꯣꯏꯅ ꯀꯦꯃꯤꯀꯦꯜ ꯄꯦꯁꯇꯤꯁꯥꯏꯠ ꯁꯤꯖꯤꯟꯅꯕ ꯃꯇꯝꯗ ꯏꯁꯄꯦꯛꯀꯨꯝꯕ ꯎꯞꯄꯒ ꯁꯤꯖꯤꯟꯅꯕꯤꯌꯨ ꯃꯔꯝꯗꯤ ꯑꯩꯈꯣꯏꯒꯤ ꯃꯤꯠꯇ ꯆꯣꯡꯉꯛꯄꯁꯨ ꯍꯥꯏꯕ ꯉꯝꯗꯦ ꯑꯗꯨꯒ ꯑꯩꯈꯣꯏꯒꯤ ꯏꯁꯀꯤꯟꯗ ꯁꯣꯛꯂꯒ ꯕ꯭ꯔꯟ ꯇꯧꯈꯤꯕꯁꯨ ꯍꯥꯏꯕ ꯉꯝꯗꯦ ꯁꯣꯏꯗꯅ ꯒ꯭ꯂꯣꯞꯁ ꯏꯁꯄꯦꯛ ꯍꯥꯏꯕ ꯑꯁꯤꯒꯨꯝꯕ ꯄꯣꯠ ꯆꯩ ꯌꯨꯁ ꯇꯧꯕꯤꯌꯨ ꯑꯗꯨꯒ ꯄꯦꯁꯇꯤꯁꯥꯏꯠ ꯍꯥꯏꯕ ꯍꯥꯏꯕꯁꯤꯅ ꯑꯩꯈꯣꯏꯒꯤ ꯃꯍꯤꯛ ꯃꯇꯥꯏ ꯍꯥꯠꯅꯕ ꯄꯣꯠꯁꯛ ꯑꯃꯅꯤ ꯄꯦꯁꯇꯤꯁꯥꯏꯠ ꯍꯥꯏꯕꯁꯦ ꯑꯗꯨꯅ ꯃꯍꯤꯛ ꯃꯇꯥꯏ ꯁꯤꯅꯕ ꯄꯣꯠꯁꯤꯅ ꯑꯩꯈꯣꯏꯒꯤ ꯃꯤꯠꯇ ꯆꯪꯉꯛꯄꯀꯥꯟꯗ ꯑꯩꯈꯣꯏꯒꯤ ꯃꯤꯠꯁꯤꯗ ꯀꯔꯤ ꯊꯣꯛꯀꯅꯤ ꯍꯥꯏꯕꯗꯣ ꯍꯥꯏꯕ ꯉꯝꯗꯦ ꯑꯗꯨꯒ ꯑꯩꯈꯣꯏꯒꯤ ꯃꯁꯥꯗꯁꯨ ꯄꯛꯈꯤꯕ ꯃꯇꯝꯗ ꯑꯩꯈꯣꯏꯒꯤ ꯏꯁꯀꯤꯟꯗ ꯀꯔꯤ ꯊꯣꯛꯀꯅꯤ ꯍꯥꯏꯕ ꯍꯥꯏꯕ ꯀꯅꯥꯁꯨ ꯍꯥꯏꯕ ꯉꯝꯗꯦ ꯑꯗꯨꯒ ꯑꯩꯈꯣꯏꯅ ꯄꯦꯁꯇꯤꯁꯥꯏꯠ ꯃꯤꯛꯁ ꯇꯧꯕ ꯃꯇꯝꯗ ꯃꯤꯛꯁ ꯇꯧꯕ ꯃꯇꯝꯗ ꯌꯥꯝꯅ ꯆꯦꯛꯁꯤꯟꯅ ꯑꯩꯈꯣꯏꯒꯤ ꯎꯟꯁꯥꯗ ꯃꯤꯠꯇ ꯆꯣꯡꯗꯅꯕ ꯌꯥꯔꯤꯕꯃꯈꯩ ꯆꯦꯛꯁꯤꯜꯂꯒ ꯑꯩꯈꯣꯏꯅ ꯌꯨꯁ ꯇꯧꯒꯗꯧꯕꯅꯤ ꯍꯥꯏꯕꯗꯤ ꯄꯦꯁꯇꯤꯁꯥꯏꯠ ꯀꯦꯃꯤꯀꯦꯜ ꯍꯥꯏꯕꯁꯤ ꯄꯣꯏꯖꯟꯅꯤ ꯃꯤ ꯍꯥꯠꯄ ꯉꯝꯕ ꯃꯤ ꯍꯥꯠꯄ ꯉꯝꯕ ꯀꯦꯃꯤꯀꯦꯜꯅꯤ ꯑꯩꯈꯣꯏꯒꯤ ꯑꯩꯈꯣꯏꯅ ꯆꯥꯕ ꯊꯛꯄꯗ ꯌꯥꯎꯈꯤꯕ ꯊꯣꯛꯂꯕꯗꯤ ꯑꯩꯈꯣꯏꯁꯦ ꯀꯟꯕ ꯉꯝꯃꯣꯏ ꯑꯗꯨꯅ ꯃꯔꯝ ꯑꯣꯏꯔꯒ ꯄꯦꯁꯇꯤꯁꯥꯏꯠ ꯀꯦꯃꯤꯀꯦꯜ ꯌꯨꯁ ꯇꯧꯕꯗ ꯌꯥꯝꯅ ꯌꯥꯝꯅ ꯆꯦꯛꯁꯤꯟꯅ ꯌꯨꯁ ꯇꯧꯕ ꯇꯉꯥꯏ ꯐꯗꯦ